ꯖꯅꯋꯥꯔꯤ ꯗꯦꯠ ꯑꯩꯠꯇꯤꯟ ꯇꯨ ꯊꯥꯎꯖꯟ ꯇ꯭ꯋꯦꯟꯇꯤ ꯐꯣꯔ ꯖꯅꯋꯥꯔꯤ ꯗꯦꯠ ꯅꯥꯏꯟꯇꯤꯟ ꯇꯨ ꯊꯥꯎꯖꯟ ꯇ꯭ꯋꯦꯟꯇꯤ ꯐꯣꯔ ꯖꯅꯋꯥꯔꯤ ꯗꯦꯠ ꯇ꯭ꯋꯦꯟꯇꯤ ꯇꯨ ꯊꯥꯎꯖꯟ ꯐꯣꯔ ꯖꯅꯋꯥꯔꯤ ꯗꯦꯠ ꯇ꯭ꯋꯦꯟꯇꯤ ꯋꯥꯟ ꯇꯨ ꯊꯥꯎꯖꯟ ꯐꯣꯔ ꯖꯅꯋꯥꯔꯤ ꯗꯦꯠ ꯇ꯭ꯋꯦꯟꯇꯤ ꯇꯨ ꯇꯨ ꯊꯥꯎꯖꯟ ꯐꯣꯔ